ꯍꯜꯂꯣ ꯁꯤꯕꯨ ꯑꯩꯈꯣꯏ ꯃꯅꯤꯄꯨꯔꯗ ꯂꯩꯕ ꯃꯅꯤꯄꯨꯔꯤ ꯑꯣꯏꯕꯤꯔꯕ꯭ꯔꯣ ꯑꯩꯗꯤ ꯃꯤꯔꯝꯗꯒꯤ ꯂꯥꯛꯄꯅꯦ ꯑꯗꯨꯅ ꯃꯅꯤꯄꯨꯔꯒꯤ ꯃꯐꯝ ꯈꯔꯗ ꯆꯠꯂꯒ ꯑꯩꯈꯣꯏꯒꯤ ꯃꯅꯤꯄꯨꯔꯒꯤ ꯃꯁꯥꯟꯅ ꯃꯃꯥꯡꯉꯩꯒꯤ ꯑꯔꯤꯕ ꯃꯨꯛꯅꯥ ꯍꯥꯏꯕꯗꯣ ꯑꯃꯨꯛꯇꯪ ꯌꯦꯡꯖꯅꯤꯡꯕ ꯑꯗꯨ ꯍꯥꯏꯔꯤꯕ ꯑꯩꯒꯤ ꯂꯝꯃꯤꯠ ꯇꯨꯃꯤꯠ ꯈꯪꯕꯁꯨ ꯑꯇꯣꯞꯄ ꯂꯝꯗꯒꯤ ꯂꯥꯛꯄꯅꯤꯅ ꯈꯔ ꯋꯥꯠꯂꯤ ꯑꯗꯨꯅ ꯁꯣꯝꯅ ꯑꯩꯒꯤꯗꯃꯛ ꯃꯇꯝ ꯈꯔ ꯀꯥꯏꯊꯣꯛꯄꯤꯔꯒ ꯃꯇꯦꯡ ꯑꯃꯇꯪ ꯇꯧꯕꯤꯕ ꯌꯥꯒꯗ꯭ꯔꯥ ꯍꯪꯖꯅꯤꯡꯕ

ꯍꯣꯏ ꯍꯣꯏ

ꯍꯥꯏꯕꯤꯌꯣ ꯑꯣ ꯍꯣꯏ ꯍꯣꯏ

ꯎꯝ ꯍꯨꯝ

ꯑꯩꯁꯤ ꯑꯩ ꯏꯊꯟꯇ ꯂꯥꯛꯆꯕꯅꯤ ꯑꯗꯨ ꯃꯁꯤꯒꯤ ꯃꯔꯝ ꯈꯪꯂꯕ ꯃꯇꯨꯡꯗꯗꯤ ꯑꯩꯈꯣꯏ ꯑꯇꯣꯞꯄ ꯃꯤ ꯑꯩꯒꯤ ꯐꯦꯂꯣꯁꯤꯞꯁꯨ ꯌꯥꯎꯔꯛꯀꯅꯤ ꯑꯗꯣ ꯍꯧꯖꯤꯛ ꯍꯧꯖꯤꯛꯀꯤ ꯑꯣꯏꯅꯗꯤ ꯑꯩ ꯏꯊꯟ ꯈꯛꯇꯅꯤ ꯂꯥꯛꯆꯔꯤꯁꯦ

ꯍꯣꯏ ꯑꯗꯨ ꯑꯩꯈꯣꯏꯅ ꯂꯥꯛꯄꯗ ꯀꯔꯤꯒꯨꯝꯕ ꯇꯥꯏꯃꯤꯡ ꯆꯥꯟꯅꯕ ꯆꯥꯟꯅꯗꯕ ꯍꯥꯏꯕꯁꯨ ꯑꯣꯏꯕ ꯌꯥꯏ ꯑꯗꯨ ꯑꯗꯣꯝꯅ ꯆꯥꯟꯕꯤꯗꯨꯅ ꯑꯩꯒꯤ ꯇꯤꯀꯦꯠꯇꯨ ꯍꯥꯟꯅ ꯔꯤꯖꯥꯕ ꯊꯝꯕꯤꯕꯗꯤ ꯌꯥꯔꯣꯏꯗ꯭ꯔꯥ

ꯍꯣꯏ ꯍꯣꯏ ꯑꯗꯨꯗꯤ ꯑꯩ ꯃꯥꯡꯖꯧꯅꯅ ꯂꯥꯛꯀꯗꯕꯗꯨ ꯑꯩ ꯂꯥꯏꯟ ꯂꯧꯖꯔꯛꯑꯒꯦ ꯑꯗꯨꯒ ꯇꯥꯡ ꯇꯔꯥ ꯃꯉꯥꯒꯤ ꯃꯃꯥꯡꯗ ꯁꯣꯝꯒꯤ ꯅꯥꯛꯇ ꯑꯩ ꯂꯥꯛꯆꯅꯅꯕ ꯑꯩ ꯎꯝ ꯑꯩ ꯑꯦꯝ ꯇꯧꯖꯔꯒꯦ ꯐꯅꯤ ꯐꯅꯤ ꯊꯝꯖꯔꯦ ꯊꯝꯖꯔꯦ